ꯑꯩꯅ ꯑꯉꯥꯡꯁꯤꯡꯒꯤꯗꯃꯛꯇ ꯆꯤꯜꯗ꯭ꯔꯦꯟ ꯕꯨꯛꯁ ꯑꯃ ꯑꯃꯥꯖꯣꯟꯗꯒꯤ ꯑꯣꯔꯗꯔ ꯇꯧꯋꯤ ꯃꯗꯨ ꯃꯇꯝ ꯆꯥꯅꯁꯨ ꯊꯤꯜꯂꯛꯏ ꯑꯗꯨꯒ ꯕꯨꯛ ꯑꯗꯨꯗ ꯌꯥꯎꯔꯤꯕꯁꯤ ꯑꯉꯥꯡꯒꯤꯗꯃꯛꯇ ꯌꯥꯝꯅ ꯀꯥꯟꯅ ꯀꯥꯟꯅꯔꯕ ꯃꯌꯥꯝ ꯑꯃ ꯌꯥꯎꯋꯤ ꯗꯤꯁꯇꯤꯡ ꯑꯣꯏꯅ ꯀꯂꯔ ꯃꯆꯨ ꯃꯆꯨ ꯍꯥꯏꯕꯗꯤ ꯇꯥꯛꯂꯤꯕ ꯂꯥꯏ ꯑꯃꯁꯨꯡ ꯀꯂꯔ ꯄꯦꯟ ꯕꯨꯛ ꯄꯦꯟꯁꯤꯜ ꯑꯉꯥꯡꯁꯤꯡꯅ ꯈꯪꯅꯉꯥꯏꯒꯤꯗꯃꯛꯇ ꯐꯖꯅ ꯃꯆꯨ ꯀꯂꯔꯁꯤꯡ ꯄꯦꯟꯠ ꯇꯧꯋꯤ ꯑꯗꯨꯅ ꯑꯉꯥꯡꯁꯤꯡꯗ ꯇꯥꯛꯄ ꯃꯇꯝꯗ ꯌꯥꯝꯅ ꯂꯥꯏꯅ ꯇꯥꯛꯄ ꯉꯝꯃꯤ ꯑꯃꯁꯨꯡ ꯑꯉꯥꯡꯁꯤꯡꯅ ꯌꯥꯝꯅ ꯚꯥꯞ ꯇꯥꯕ ꯁꯨ ꯌꯥꯝꯅ ꯍꯦꯜꯂꯤ ꯑꯗꯨꯅ ꯄꯦꯔꯦꯟꯁꯤꯡꯅ ꯑꯉꯥꯡꯒꯤꯗꯃꯛꯇ ꯈꯜꯂꯒ ꯑꯃꯥꯖꯣꯟꯗꯒꯤ ꯆꯤꯜꯗ꯭ꯔꯦꯟ ꯕꯨꯛꯁ ꯑꯗꯨ ꯑꯣꯔꯗꯔ ꯇꯧꯕꯤꯔꯒ ꯑꯉꯥꯡꯁꯤꯡꯒꯤꯗꯃꯛꯇ ꯂꯩꯕꯤꯌꯨ ꯍꯥꯏꯅ ꯍꯥꯏꯔꯤ